ꯍꯜꯂꯣ ꯑꯥ ꯑꯥ ꯍꯣꯏ ꯃꯥꯟꯅꯦ ꯑꯥ ꯍꯣꯏ ꯍꯣꯏ ꯍꯪꯕꯤꯌꯣ ꯑꯗꯨꯝ ꯑꯦꯟꯤ ꯇꯥꯏꯝ ꯌꯥꯒꯅꯤ ꯅꯣꯏ ꯉꯁꯤ ꯂꯧꯒꯦ ꯍꯥꯏꯔꯁꯨ ꯌꯥꯏ ꯍꯌꯦꯡ ꯂꯧꯒꯦ ꯍꯥꯏꯔꯁꯨ ꯌꯥꯏ ꯗꯤꯖꯥꯏꯟꯒꯤ ꯃꯇꯨꯡ ꯏꯟꯅꯀꯣ ꯗꯤꯖꯥꯏꯟꯗꯨ ꯈꯔ ꯕꯥꯔꯕꯤ ꯐꯨꯠꯕꯣꯜꯒꯨꯝꯕꯒꯤꯗꯤ ꯈꯔ ꯃꯇꯝ ꯆꯪꯒꯅꯦꯕ ꯀꯦ ꯖꯤ ꯑꯃꯗ ꯑꯗꯨꯁꯨ ꯐ꯭ꯂꯦꯕꯔꯒꯤ ꯃꯇꯨꯡ ꯏꯟꯅ ꯑꯁꯤ ꯈꯔ ꯇꯥꯡꯉꯦ ꯑꯗꯨ ꯑꯇꯩ ꯚꯦꯅꯤꯜꯂꯥ ꯆꯣꯀ꯭ꯂꯦꯠ ꯀꯨꯝꯕꯗꯤ ꯑꯩꯠ ꯍꯟꯗ꯭ꯔꯦꯗ ꯒꯨꯝꯕꯗꯨ ꯅꯥꯏꯟ ꯍꯟꯗ꯭ꯔꯦꯗ ꯒꯨꯝꯕ ꯂꯩꯕꯅꯤ ꯑꯥ ꯍꯣꯏ ꯑꯗꯨꯁꯨ ꯌꯥꯏꯌꯦ ꯑꯗꯨꯗꯤ ꯍꯣꯝ ꯗꯦꯂꯤꯕꯔꯤꯒꯤꯗꯤ ꯈꯔ ꯆꯥꯔꯖ ꯇꯧꯒꯅꯦꯕꯀꯣ

ꯑꯧ ꯍꯣꯏ

ꯎꯝ ꯍꯣꯏ ꯅꯣꯏꯒꯤ ꯗꯤꯖꯥꯏꯟꯗꯨ ꯀꯔꯤ ꯑꯣꯏꯅ ꯄꯥꯝꯕ꯭ꯔꯥꯀꯣ ꯑꯗꯨꯝ ꯁꯤꯝꯄꯜ ꯑꯣꯏꯒꯦꯔꯥ ꯍꯣꯏ ꯍꯣꯏ ꯑꯗꯨ ꯑꯣꯏꯔꯗꯤ ꯌꯥꯏꯗ ꯄꯥꯝꯕ꯭ꯔꯀꯣ ꯎꯝ ꯎꯝ ꯑꯣ ꯍꯣꯏ ꯍꯣꯏ ꯎꯝ ꯍꯣꯝ ꯗꯤꯂꯤꯕꯔꯤꯁꯨ ꯌꯥꯏ ꯑꯗꯨ ꯑꯗꯨꯝ ꯅꯣꯏꯅ ꯑꯦꯗ꯭ꯔꯦꯁ ꯑꯦꯗ꯭ꯔꯦꯁꯇꯨ ꯑꯗꯨꯝ ꯏꯃꯦꯜ ꯇꯧꯕꯤꯔꯣ ꯑꯗꯨꯝ ꯗꯤꯁꯇꯦꯟꯁꯀꯤ ꯃꯇꯨꯡ ꯏꯟꯅꯀꯣ ꯂꯧꯕꯅꯤ ꯎꯝ ꯑꯣ ꯍꯣꯏ ꯑꯗꯨꯝ ꯁꯤꯛꯁꯇꯤꯒꯨꯝꯕ ꯍꯟꯗ꯭ꯔꯦꯗꯒꯨꯝꯕ ꯆꯥꯔꯖ ꯇꯧꯒꯅꯤ ꯎꯝ ꯍꯣꯏ ꯍꯣꯏ ꯑꯗꯨꯝ ꯎꯝ ꯎꯝ ꯑꯥ ꯍꯣꯏ ꯍꯣꯏ ꯑꯅꯤꯃꯛ ꯍꯥꯏꯕ꯭ꯔꯣ ꯑꯅꯤꯃꯛꯁꯦ ꯖꯣꯏꯟꯠ ꯏꯌꯣ ꯍꯥꯏꯕ꯭ꯔꯣ

ꯎꯝ ꯍꯣꯏ ꯍꯣꯏ ꯑꯗꯨꯝ ꯎꯝ ꯗꯤꯂꯤꯕꯔ ꯇꯧꯕ ꯃꯇꯝꯗ ꯑꯗꯨꯝ ꯅꯣꯏꯅ ꯑꯗꯨꯝ ꯄꯨꯂꯞ ꯂꯥꯛꯄꯤꯈ꯭ꯔꯣ ꯎꯝ ꯍꯨꯝ ꯍꯨꯝ ꯑꯥ ꯍꯣꯏ ꯍꯣꯏ ꯎꯝ ꯍꯣꯏ ꯍꯣꯏ